ꯇꯦꯛꯅꯣꯂꯣꯖꯤ ꯑꯁꯤꯅ ꯊꯣꯛꯂꯛꯄꯗꯒꯤ ꯂꯥꯛꯄꯗꯒꯤ ꯑꯩꯈꯣꯏꯒꯤ ꯃꯤꯑꯣꯏꯕ ꯑꯩꯈꯣꯏꯗ ꯌꯥꯝꯅ ꯀꯥꯟꯅꯕ ꯌꯥꯝꯅ ꯋꯥꯍꯟꯗꯅ ꯐꯝꯅ ꯐꯝꯅ ꯌꯨꯝꯗ ꯂꯩꯅ ꯂꯩꯅ ꯀꯌꯥ ꯇꯧꯕ ꯉꯝꯃꯤ ꯊꯕꯛ ꯀꯌꯥ ꯆꯠꯇꯅ ꯏꯋꯥ ꯋꯥꯗꯅ ꯇꯧꯕ ꯉꯝꯃꯤ ꯇꯣꯛꯅꯣꯂꯣꯖꯤ ꯑꯁꯤ ꯊꯣꯛꯄꯗꯒꯤ ꯍꯥꯏꯕꯗꯤ ꯌꯦꯡꯎ ꯑꯩꯈꯣꯏꯅ ꯀꯔꯤꯒꯨꯝꯕ ꯇ꯭ꯔꯦꯟ ꯇꯤꯀꯦꯠ ꯑꯃ ꯀꯛꯀꯦꯅ ꯈꯟꯕ ꯇꯥꯔꯒꯁꯨ ꯑꯩꯅ ꯍꯧꯖꯤꯛ ꯇ꯭ꯔꯦꯟ ꯇꯤꯀꯦꯠ ꯑꯗꯨ ꯏꯁꯇꯦꯁꯟꯗ ꯆꯠꯂꯒ ꯀꯛꯇꯕꯤꯗ ꯑꯩꯒꯤ ꯐꯣꯟ ꯑꯁꯤꯗꯒꯤ ꯀꯛꯄ ꯌꯥꯏ ꯑꯗꯨꯒ ꯑꯩ ꯁꯤꯠ ꯅꯝꯕꯔ ꯀꯌꯥꯗ ꯇꯥꯒꯅꯤ ꯑꯩꯒꯤ ꯔꯨꯝ ꯀꯔꯝꯕꯗꯅꯣ ꯑꯩꯒꯤ ꯗꯥꯕꯥ ꯀꯔꯝꯕꯗꯅꯣ ꯍꯥꯏꯕ ꯄꯣꯠ ꯈꯨꯗꯤꯡꯃꯛ ꯑꯁꯤ ꯑꯩꯅ ꯀꯩꯗꯧꯕ ꯇꯥꯏ ꯐꯣꯟ ꯑꯁꯤꯒꯤ ꯐꯣꯟ ꯑꯁꯤꯒꯤ ꯃꯥꯏꯀꯩꯗꯒꯤ ꯑꯩꯈꯣꯏꯅ ꯂꯣꯏꯅ ꯈꯪꯕ ꯉꯝꯃꯦꯕ ꯑꯁꯤ ꯇꯦꯛꯅꯣꯂꯣꯖꯤ ꯑꯁꯤꯅ ꯂꯥꯛꯄꯗꯒꯤ ꯑꯩꯈꯣꯏ ꯃꯤꯑꯣꯏ ꯑꯩꯈꯣꯏ ꯃꯤꯑꯣꯏꯁꯤꯡ ꯑꯁꯤꯅ ꯀꯔꯤ ꯍꯥꯏꯕ ꯌꯨꯝꯗ ꯂꯩꯅ ꯂꯩꯅ ꯑꯗꯨꯝ ꯐꯝꯃꯒ ꯌꯦꯡꯕ ꯌꯥꯏꯑꯕ ꯑꯃꯅ ꯀꯔꯤ ꯑꯩꯒꯤ ꯇꯤꯀꯦꯠ ꯑꯣꯏ ꯀꯛꯄ ꯌꯥꯔꯦ ꯑꯗꯒꯤ ꯑꯃꯅ ꯀꯔꯤ ꯑꯩꯒꯤ ꯌꯨꯝꯗ ꯂꯩꯅ ꯂꯩꯅ ꯀꯩꯗꯧꯕ ꯌꯥꯏ ꯍꯥꯏꯕ ꯃꯇꯝꯗ ꯑꯁꯤꯇ ꯅꯠꯇꯅ ꯑꯩꯈꯣꯏꯒꯤ ꯍꯣꯇꯦꯜ ꯍꯣꯇꯦꯜꯒꯤ ꯕꯨꯛ ꯇꯧꯁꯤꯟꯕ ꯌꯥꯏ ꯍꯥ ꯑꯁꯨꯝꯅ ꯄ꯭ꯂꯦꯟ ꯇꯤꯀꯦꯠ ꯀꯛꯄ ꯌꯥꯏ ꯑꯗꯒꯤ ꯍꯣꯇꯦꯜ ꯕꯨꯛ ꯀꯛꯄ ꯃꯇꯝꯗ ꯑꯩꯈꯣꯏ ꯀꯩꯗꯧꯕ ꯀꯩꯗꯧꯒꯅꯤ ꯍꯥꯏꯕ ꯃꯇꯝꯗ ꯍꯣꯇꯦꯜ ꯕꯨꯛ ꯇꯧꯁꯤꯜꯂꯦ ꯔꯨꯝ ꯅꯝꯕꯔ ꯀꯌꯥꯗꯅꯣ ꯑꯗꯨꯒ ꯁꯤ ꯄꯨꯔꯛꯑꯣ ꯁꯤ ꯆꯥꯅꯤꯡꯗꯦ ꯑꯗꯒꯤ ꯁꯤ ꯑꯩꯈꯣꯏꯅ ꯄꯥꯝꯃꯤ ꯍꯥꯏꯕ ꯄꯣꯠ ꯈꯨꯗꯤꯡꯃꯛꯁꯨ ꯀꯩꯑꯕ ꯑꯩꯈꯣꯏꯅ ꯂꯣꯏꯅꯃꯛ ꯏꯔꯒ ꯊꯥꯈꯤꯕ ꯌꯥꯏꯑꯕ ꯑꯗꯨꯒ ꯁꯤꯁꯨ ꯍꯥꯎꯏ ꯍꯥꯎꯇꯦ ꯑꯗꯣ ꯁꯤ ꯌꯥꯝꯅ ꯑꯩꯈꯣꯏꯗ ꯀꯥꯟꯅꯕ ꯄꯤ ꯄꯤꯔꯤ ꯍꯥꯏꯕ ꯄꯣꯠꯁꯤꯁꯨ ꯂꯣꯏꯅ ꯇꯦꯛꯅꯣꯂꯣꯖꯤ ꯑꯁꯤꯒꯤ ꯃꯥꯏꯀꯩꯗ ꯈꯨꯠꯊꯥꯡꯗ ꯑꯩꯈꯣꯏꯅꯅꯦ ꯂꯣꯏꯅꯃꯛ ꯌꯧꯍꯟꯅꯤꯡꯂꯤꯕ ꯍꯥꯏꯍꯟꯅꯤꯡꯕ ꯄꯣꯠ ꯈꯨꯗꯤꯡꯃꯛꯇꯣ ꯍꯥꯏꯕ ꯉꯝꯍꯜꯂꯦꯕ ꯀꯥꯏꯗꯒꯤꯅꯣ ꯇꯦꯛꯅꯣꯂꯣꯖꯤ ꯑꯁꯤꯅ ꯂꯥꯛꯄꯗꯒꯤꯅꯦꯕ ꯑꯗꯣ ꯍꯥꯏꯔꯤꯕ ꯇꯦꯛꯅꯣꯂꯣꯖꯤ ꯑꯁꯤ ꯌꯥꯝꯅ ꯃꯔꯨ ꯑꯣꯏ ꯌꯥꯝꯅ ꯑꯩꯈꯣꯏꯗ ꯀꯥꯟꯅꯕ ꯄꯤ ꯍꯥꯏꯔꯤꯕ ꯇꯦꯛꯅꯣꯂꯣꯖꯤ ꯑꯁꯤꯁꯦ ꯌꯥꯝꯅ ꯑꯩꯈꯣꯏꯅꯅꯦ ꯃꯤꯑꯣꯏꯕꯗ ꯑꯋꯥꯕ ꯄꯤꯗ꯭ꯔꯦꯕ ꯃꯤꯑꯣꯏꯕꯗ ꯑꯋꯥꯕ ꯁꯨꯛꯋꯥ ꯋꯥꯗꯅ ꯁꯨꯛꯋꯥ ꯋꯥꯗꯅ ꯍꯨꯃꯥꯡ ꯏꯇꯥ ꯇꯥꯗꯅ ꯍꯨꯃꯥꯡ ꯏꯇꯥ ꯇꯥꯗꯅ ꯑꯩꯈꯣꯏꯗ ꯑꯗꯨꯝ ꯂꯩꯅ ꯂꯩꯅꯅꯦ ꯌꯨꯝꯗ ꯂꯩꯅ ꯂꯩꯅ ꯀꯩꯒꯨꯝꯕ ꯖꯒꯥ ꯑꯃꯗ ꯆꯠꯇꯗꯅ ꯑꯗꯨꯝ ꯌꯨꯝꯗ ꯐꯝꯅ ꯐꯝꯅ ꯑꯗꯨꯝ ꯀꯧꯔꯁꯨ ꯌꯥꯏꯕ ꯁꯣꯟ ꯅꯥꯀꯟꯗꯗꯤ ꯑꯩꯈꯣꯏ ꯍꯧꯖꯤꯛ ꯌꯦꯡꯎ ꯗꯤꯜꯂꯤꯗ ꯕꯣꯝꯕꯦꯗ ꯒꯨꯍꯥꯇꯤꯗ ꯑꯇꯣꯞ ꯑꯇꯣꯞꯄ ꯑꯦꯅꯤ ꯖꯒꯥ ꯆꯠꯅꯤꯡꯕ ꯇꯥꯔꯒꯁꯨ ꯑꯩ ꯍꯧꯖꯤꯛ ꯆꯠꯀꯗꯣꯔꯤꯕ ꯖꯒꯥꯗꯨꯗꯅꯦ ꯆꯠꯀꯗꯧꯔꯤꯕ ꯖꯒꯥꯗꯨꯗ ꯀꯔꯤ ꯌꯧꯅꯤꯡꯉꯦ ꯈꯜꯂꯁꯦ ꯑꯩ ꯌꯨꯝꯗ ꯌꯨꯝꯗ ꯂꯩꯔꯒ ꯀꯔꯤ ꯑꯩ ꯍꯧꯖꯤꯛ ꯇꯦꯛꯁꯤꯒꯤ ꯇꯤꯀꯦꯠ ꯀꯛꯁꯤꯜꯂꯒ ꯌꯨꯝꯗ ꯂꯥꯛꯑꯣ ꯁꯤꯗ ꯑꯩꯒꯤ ꯌꯨꯝꯅꯤ ꯑꯩ ꯍꯠꯇꯥ ꯒꯣꯂꯥꯄꯇꯤ ꯏꯝꯐꯥꯜ ꯑꯗꯨ ꯑꯁꯤ ꯃꯌꯥꯝ ꯍꯥꯏꯔꯒ ꯑꯩꯅ ꯂꯩꯔꯤꯕ ꯖꯒꯥꯗꯣ ꯑꯗꯨ ꯐꯥꯎ ꯂꯥꯛꯍꯜꯂꯒ ꯑꯃꯨꯛꯀ ꯍꯥꯏꯔꯤꯕ ꯖꯒꯥ ꯑꯗꯨ ꯐꯧ ꯊꯨꯡꯍꯟꯕ ꯌꯥꯏꯑꯕ ꯑꯗꯨꯒ ꯑꯩꯈꯣꯏꯒꯤ ꯍꯥꯏꯔꯤꯕ ꯖꯒꯥꯗꯨꯗ ꯆꯠꯂꯒ ꯑꯩꯈꯣꯏꯅ ꯑꯃꯨꯛꯀ ꯖꯒꯥꯗꯨꯗ ꯆꯠꯂꯒ ꯀꯔꯤ ꯁꯨꯝ ꯉꯥꯏꯔꯗꯅ ꯑꯃꯛꯀ ꯄꯨꯡ ꯀꯌꯥꯗ ꯆꯠꯀꯗꯣꯔꯤꯃꯣ ꯑꯗꯨ ꯇꯧꯒꯗ꯭ꯔꯣꯃꯣ ꯑꯗꯒꯤ ꯇ꯭ꯔꯦꯟ ꯑꯁꯤꯅ ꯄꯨꯡ ꯀꯌꯥꯗ ꯊꯥꯒꯗ꯭ꯔꯨꯃꯣ ꯑꯗꯨꯒꯤ ꯑꯋꯥꯕꯁꯨ ꯑꯃꯨꯛꯀ ꯂꯩꯍꯟꯗ꯭ꯔꯦꯕ ꯇꯧꯔꯤꯁꯦ ꯑꯃꯨꯛꯀ ꯍꯥ ꯑꯋꯥꯕ ꯅꯨꯡꯉꯥꯏꯇꯕꯁꯨ ꯂꯩꯍꯟꯗ꯭ꯔꯦꯕ ꯑꯗꯣ ꯂꯣꯏꯅꯃꯛ ꯏꯊꯣꯛꯈ꯭ꯔꯦꯕ ꯇꯦꯛꯅꯣꯂꯣꯖꯤ ꯑꯁꯤꯒꯤ ꯖꯌꯥꯗꯒꯤ ꯀꯔꯤ ꯍꯥꯏꯅ ꯏꯕꯤꯔꯤꯕ ꯄꯨꯡ ꯁꯤꯗ ꯊꯥꯒꯅꯤ ꯄꯨꯡ ꯑꯗꯨꯒ ꯁꯤꯗ ꯌꯧꯒꯅꯤ ꯍꯥꯏꯕꯁꯤꯡꯁꯤ ꯂꯣꯏꯅꯃꯛ ꯉꯥꯏꯔꯝꯒꯗꯧꯔꯤꯕ ꯃꯤꯗꯨꯅꯁꯨ ꯈꯪꯉꯦ ꯆꯠꯀꯗꯧꯔꯤꯕ ꯑꯩꯅꯁꯨ ꯏꯁꯥꯗ ꯈꯪꯉꯦ ꯄꯨꯡ ꯀꯌꯥꯗ ꯌꯧꯒꯅꯤ ꯄꯨꯡ ꯀꯌꯥꯗ ꯇꯥꯒꯅꯤ ꯄꯨꯡ ꯀꯌꯥꯗ ꯑꯗꯨꯒꯤ ꯑꯗꯨꯒꯤ ꯃꯥꯏꯀꯩꯗꯨꯗ ꯂꯦꯞꯀꯅꯤ ꯍꯥꯏꯕ ꯄꯣꯠ ꯈꯨꯗꯤꯡꯃꯛ ꯑꯁꯤ ꯀꯗꯥꯏꯗꯒꯤꯅꯣ ꯍꯥꯏꯕ ꯃꯇꯝꯗ ꯈꯪꯏꯁꯤ ꯃꯤꯑꯣꯏꯕ ꯑꯁꯤꯅ ꯇꯦꯛꯅꯣꯂꯣꯖꯤꯁꯤ ꯁꯦꯝꯒꯠ ꯁꯥꯒꯠꯄꯗꯒꯤ ꯑꯁꯨꯛꯀꯤ ꯃꯇꯤꯛ ꯄꯥꯛ ꯁꯟꯅ ꯆꯥꯎꯊꯣꯛꯑꯦ ꯍꯧꯖꯤꯛ ꯅꯨꯡꯉꯥꯏꯕ ꯀꯌꯥ ꯑꯣꯏꯍꯜꯂꯦꯕ ꯑꯗꯨꯅ ꯃꯔꯝ ꯑꯣꯏꯗꯨꯅ ꯀꯔꯤ ꯑꯩꯈꯣꯏ ꯌꯥꯝꯅ ꯅꯨꯡꯉꯥꯏꯈ꯭ꯔꯦ ꯌꯥꯝ ꯅꯨꯡꯉꯥꯏꯈ꯭ꯔꯦ ꯇꯦꯛꯅꯣꯂꯣꯖꯤꯁꯤꯒꯤ ꯂꯥꯛꯄꯗꯒꯤ ꯍꯧꯖꯤꯛ ꯑꯩꯈꯣꯏꯗ ꯌꯧꯔꯛꯄꯗꯒꯤ ꯌꯥꯝꯅ ꯅꯨꯡꯉꯥꯏꯈ꯭ꯔꯦ ꯑꯗꯨꯅ ꯃꯤ ꯑꯃ ꯐꯥꯎꯒꯤ ꯒꯥꯔꯤ ꯂꯩꯇꯕ ꯇꯥꯔꯒꯁꯨ ꯃꯤ ꯑꯩ ꯏꯁꯥꯃꯛꯀꯤ ꯒꯥꯔꯤ ꯂꯩꯇ꯭ꯔꯦ ꯆꯠꯅꯉꯥꯏ ꯀꯔꯤꯝꯇ ꯂꯩꯇꯕ ꯇꯥꯔꯒꯁꯨ ꯖꯒꯥ ꯄꯩꯁꯥꯕꯨ ꯄꯥꯏꯕ ꯇꯥꯔꯒꯗꯤ ꯄꯩꯁꯥꯕꯨ ꯂꯩꯕ ꯇꯥꯔꯒꯗꯤ ꯍꯥꯏꯔꯤꯕ ꯄꯣꯠ ꯈꯨꯗꯤꯡꯃꯛꯁꯤ ꯀꯧꯕ ꯌꯥꯔꯦꯕ ꯁꯤꯗ ꯂꯥꯛꯑꯣ ꯁꯤꯗ ꯆꯠꯁꯤ ꯑꯃ ꯇꯧꯁꯤ ꯍꯥꯏꯅ ꯑꯗꯣ ꯑꯣꯗꯔ ꯈꯨꯗꯤꯡꯃꯛꯁꯨ ꯆꯥꯅꯤꯡꯕ ꯈꯨꯗꯤꯡꯃꯛ ꯑꯗꯒꯤ ꯇꯧꯅꯤꯡꯕ ꯈꯨꯗꯤꯡꯃꯛ ꯑꯩꯅ ꯄꯥꯝꯃꯤꯕ ꯈꯨꯗꯤꯡꯃꯛꯁꯤ ꯂꯣꯏꯅꯃꯛ ꯍꯣꯝ ꯗꯤꯂꯤꯕꯔꯤ ꯇꯧꯍꯟꯕ ꯌꯥꯔꯦ ꯌꯨꯝꯒꯤ ꯃꯥꯏꯀꯩꯗ ꯄꯨꯍꯟꯕ ꯌꯥꯔꯦ ꯑꯗꯣ ꯑꯩꯒꯤ ꯈꯪꯅ ꯆꯥꯟꯅꯕ ꯑꯩꯒꯤ ꯃꯔꯨꯞ ꯃꯄꯥꯡꯁꯤꯡ ꯑꯩꯒꯤ ꯐ꯭ꯔꯦꯟꯁꯤꯡ ꯂꯩꯔꯤꯕ ꯃꯌꯥꯝ ꯈꯨꯗꯤꯡꯃꯛ ꯁꯤꯗꯁꯨꯅꯦ ꯀꯩꯗꯧꯕ ꯌꯥꯔꯦ ꯍꯥꯏꯕ ꯃꯇꯝꯗ ꯄꯤꯍꯟꯕ ꯊꯨꯡꯍꯟꯕ ꯂꯣꯏꯅꯃꯛ ꯌꯥꯔꯦꯕ ꯃꯤ ꯑꯃꯗ ꯑꯃꯗ ꯈꯨꯠꯊꯥꯡ ꯇꯧꯗꯕ ꯌꯥꯔꯒꯁꯨ ꯑꯩꯅ ꯐꯖꯅ ꯍꯥꯏꯔꯤꯕ ꯀ꯭ꯋꯥꯛꯇꯥꯗꯨꯗ ꯑꯩ ꯄꯣꯠ ꯑꯃ ꯄꯤꯅꯤꯡꯉꯦ ꯈꯟꯕ ꯇꯥꯔꯒꯁꯨ ꯃꯍꯥꯛꯀꯤ ꯑꯦꯗ꯭ꯔꯦꯁ ꯑꯗꯨ ꯊꯥꯈ꯭ꯔꯒ ꯑꯁꯤꯗ ꯌꯧꯍꯜꯂꯨ ꯍꯥꯏꯅ ꯊꯥꯈꯤꯕ ꯌꯥꯔꯦꯕ ꯀꯔꯤꯒꯤ ꯂꯣꯏꯅꯃꯛ ꯏꯔꯒ ꯑꯩꯅ ꯑꯗꯣ ꯀꯔꯤꯒꯨꯝꯕ ꯄꯣꯠ ꯑꯁꯤ ꯌꯧꯗ꯭ꯔꯦ ꯑꯗꯒꯤ ꯊꯨꯡꯗ꯭ꯔꯦ ꯍꯥꯏꯕ ꯇꯥꯔꯒꯁꯨ ꯃꯁꯤ ꯐ꯭ꯔꯣꯗꯅꯤ ꯃꯁꯤ ꯇꯧꯁꯤꯟꯅꯕꯅꯤ ꯑꯗꯒꯤ ꯑꯩꯈꯣꯏꯅ ꯏꯈꯠꯂꯒ ꯂꯣꯏ ꯊꯥꯒꯠꯄ ꯌꯥꯔꯦ ꯁꯤ ꯂꯣꯏꯅꯃꯛꯁꯤ ꯈꯪꯏꯕꯅꯦꯕ ꯀꯥꯏꯗꯒꯤ ꯍꯥꯏꯔꯤꯕ ꯇꯦꯛꯅꯣꯂꯣꯖꯤ ꯑꯁꯤꯒꯤ ꯖꯥꯔꯤꯌꯥꯗꯒꯤ ꯖꯥꯔꯤꯌꯥꯗꯒꯤꯅꯦꯕ ꯈꯪꯍꯜꯂꯤꯁꯤꯡꯁꯦ ꯑꯗꯨꯅ ꯌꯥꯝꯅ ꯇꯦꯛꯅꯣꯂꯣꯖꯤꯁꯤ ꯀꯥꯟꯅꯗꯕ ꯍꯥꯏꯕꯗꯨ ꯂꯩꯇ꯭ꯔꯦ ꯂꯣꯏꯅ ꯀꯥꯟꯅꯔꯦ ꯃꯁꯤ ꯀꯥꯟꯅꯗꯕ ꯍꯥꯏꯕꯕꯨ ꯀꯥꯟꯅꯗꯕ ꯖꯒꯥꯗ ꯁꯤꯖꯤꯟꯅꯗ ꯇꯥꯔꯗꯤ ꯀꯥꯟꯅꯗ꯭ꯔꯦ ꯑꯌꯥꯝꯕꯅꯗꯤ ꯂꯣꯏꯅꯃꯛ ꯀꯥꯟꯅꯩ ꯌꯥꯝꯅ ꯍꯨꯃꯥꯡ ꯏꯇꯥ ꯇꯥꯗꯅ ꯏꯋꯥ ꯋꯥꯗꯅ ꯌꯥꯝꯅ ꯅꯨꯡꯉꯥꯏꯅ ꯐꯝꯅ ꯐꯝꯅ ꯐꯝꯅ ꯐꯝꯅ ꯑꯩꯈꯣꯏ ꯃꯌꯥꯝ ꯄꯩꯁꯥ ꯅꯨꯡꯁꯥ ꯇꯥꯟꯕꯁꯨ ꯌꯥꯔꯦ ꯑꯁꯤꯅꯤ ꯇꯦꯛꯅꯣꯂꯣꯖꯤ ꯑꯁꯤꯒꯤ ꯀꯥꯟꯅꯕ ꯅꯨꯡꯉꯥꯏꯕ ꯑꯗꯒꯤ ꯍꯅꯨꯕ ꯀꯌꯥ ꯍꯅꯨꯕꯤ ꯀꯌꯥꯁꯨ ꯀꯔꯤ ꯍꯦꯛꯇ ꯑꯩꯈꯣꯏꯒꯤ ꯐ꯭ꯂꯥꯏꯠ ꯇꯤꯀꯦꯠ ꯀꯛꯑꯦ ꯍꯥꯏꯔꯒ ꯍꯦꯛꯇ ꯗꯤꯜꯂꯤ ꯕꯣꯝꯕꯦ ꯌꯧꯍꯟꯕ ꯌꯥꯔꯕ ꯌꯥꯝꯅ ꯅꯨꯡꯉꯥꯏꯈ꯭ꯔꯕ ꯄꯣꯠꯁꯛ ꯑꯃꯅꯤ ꯇꯦꯛꯅꯣꯂꯣꯖꯤ ꯑꯁꯤꯅ ꯂꯥꯛꯄꯗꯒꯤ ꯌꯥꯝꯅ ꯅꯨꯡꯉꯥꯏ ꯇꯦꯛꯅꯣꯂꯣꯖꯤꯁꯦ